ꯇꯩꯇꯥꯅꯤꯛꯀꯤ ꯋꯥꯔꯤ ꯑꯁꯤ ꯑꯩꯅ ꯑꯗꯨꯛꯀꯤ ꯃꯇꯤꯛ ꯄꯥꯝꯖꯩ ꯃꯔꯝꯗꯤ ꯖꯦꯛ ꯍꯥꯏꯔꯤꯕ ꯍꯦꯔꯣ ꯑꯁꯤꯅ ꯃꯥꯅ ꯃꯥꯒꯤ ꯅꯨꯡꯁꯤꯖꯕ ꯅꯨꯄꯤ ꯑꯗꯨꯒꯤ ꯂꯧꯔꯤꯕ ꯀꯤꯌꯥꯔ ꯑꯗꯨꯕꯨ ꯑꯩꯅ ꯌꯥꯝꯅ ꯀꯜꯂꯛꯆꯩ ꯃꯔꯝ ꯑꯁꯤꯗꯒꯤ ꯑꯩꯅ ꯇꯩꯇꯥꯅꯤꯛꯀꯤ ꯋꯥꯔꯤ ꯑꯁꯤꯕꯨ ꯈꯣꯏꯗꯥꯅ ꯑꯩꯅ ꯇꯥꯔꯤꯕꯅꯤ ꯖꯦꯛꯅ ꯃꯥꯒꯤ ꯔꯣꯁꯀꯤꯗꯃꯛꯇ ꯀꯠꯊꯣꯛꯈꯤꯕ ꯑꯁꯦ ꯃꯥꯂꯦꯝ ꯑꯁꯤꯗ ꯁꯤꯡꯊꯥꯅꯔꯤꯕꯅꯤ ꯃꯤꯑꯣꯏꯕ ꯀꯅꯥ ꯑꯃꯇꯅ ꯃꯥꯒꯤ ꯑꯁꯤꯒꯨꯝꯕ ꯀꯠꯊꯣꯛꯄ ꯊꯧꯅꯥ ꯂꯤꯡꯖꯦꯜ ꯑꯁꯦ ꯉꯁꯤ ꯐꯥꯎꯕ ꯂꯩꯇ꯭ꯔꯤ ꯅꯨꯡꯁꯤꯕ ꯍꯥꯏꯕꯁꯤꯗꯤ ꯀꯠꯊꯣꯛꯄ ꯍꯥꯏꯕꯅꯤ ꯀꯠꯊꯣꯛꯄꯁꯤꯅ ꯂꯩꯍꯧꯔꯤꯕ ꯃꯥꯒꯤ ꯄꯨꯟꯁꯤ ꯑꯗꯨꯕꯨ ꯌꯥꯝꯅ ꯑꯆꯨꯝꯕ ꯂꯝꯕꯤꯗ ꯄꯨꯍꯟꯕ ꯉꯝꯃꯤ